ꯏꯌꯥꯝꯕ ꯑꯩꯈꯣꯏ ꯍꯧꯖꯤꯛ ꯃꯅꯤꯄꯨꯔ ꯇꯨꯔ ꯇꯧꯕ ꯆꯠꯀꯗꯕꯅꯦ ꯑꯩꯈꯣꯏ ꯏꯃꯨꯡꯒꯤ ꯑꯩꯈꯣꯏ ꯏꯃꯥꯅꯦ ꯕꯥꯅꯦ ꯏꯆꯦ ꯑꯅꯤ ꯑꯃꯅꯦ ꯏꯅꯥꯎꯅꯦ ꯑꯩꯈꯣꯏ ꯇꯔꯨꯛ ꯄꯨꯟꯅ ꯆꯠꯀꯗꯕꯅꯦ ꯑꯗꯨ ꯏꯌꯥꯝꯕꯒꯤ ꯒꯥꯔꯤ ꯖꯤꯞ ꯑꯉꯧꯕ ꯁꯤꯠ ꯈꯔ ꯌꯥꯝ ꯄꯥꯟꯕ ꯒꯥꯔꯤ ꯑꯗꯨ ꯄꯨꯕꯤꯔꯛꯅꯕ ꯏꯌꯥꯝꯕꯗ ꯍꯥꯏꯖꯔꯤ ꯑꯩꯈꯣꯏ ꯂꯣꯏꯅ ꯂꯣꯏꯔ ꯐꯤ ꯂꯣꯏꯔꯒ ꯂꯩꯔꯕꯅꯤ ꯏꯌꯥꯝꯕ ꯈꯔ ꯊꯨꯕꯤꯔꯣ